ꯍꯜꯂꯣ ꯑꯥ ꯇꯥꯏꯌꯦ ꯇꯥꯏꯌꯦ

ꯍꯣꯏ ꯍꯣꯏ ꯃꯥꯅꯦ ꯃꯥꯅꯦ ꯍꯣꯏ ꯑꯦꯗꯃꯤꯁꯟ ꯐꯤꯁꯦ ꯅꯪ ꯉꯔꯥꯡꯗꯤ ꯚꯦꯂꯦꯟꯇꯥꯏꯟꯒꯤ ꯑꯩꯈꯣꯏꯅ ꯑꯣꯐꯔ ꯄꯤꯕꯅꯦ ꯑꯗꯣ ꯉꯔꯥꯡ ꯅꯪꯍꯧꯗ꯭ꯔꯕꯅꯤꯅ ꯍꯧꯖꯤꯛ ꯖꯤꯝꯒꯤꯁꯦ ꯑꯗꯨꯝ ꯂꯤꯁꯤꯡ ꯑꯃ ꯑꯣꯏꯒꯅꯤ ꯐꯤꯒꯤ ꯑꯣꯏꯅ ꯀꯩꯅꯣꯒꯤ ꯑꯦꯗꯃꯤꯁꯟꯒꯤ ꯈꯛꯇꯅꯤꯀꯣ ꯑꯗꯨꯒ ꯊꯥꯒꯤꯅ ꯑꯦꯃꯥꯎꯟꯁꯦ ꯂꯨꯄꯥ ꯆꯥꯇ꯭ꯔꯦꯠ ꯑꯣꯏꯒꯅꯤ ꯎꯝ ꯑꯩꯈꯣꯏꯁꯦ ꯃꯇꯝꯁꯦ ꯑꯈꯣꯏꯒꯤ ꯑꯌꯨꯛꯀꯤ ꯄꯨꯡ ꯃꯉꯥꯗꯒꯤ ꯑꯗꯨꯝ ꯍꯥꯡꯉꯦ ꯑꯗꯨꯒ ꯅꯨꯃꯤꯗꯥꯡꯒꯤ ꯄꯨꯡ ꯇꯔꯨꯛ ꯇꯔꯨꯛ ꯐꯧꯕ ꯑꯗꯨꯝ ꯁꯥꯅꯍꯜꯂꯦꯕꯀꯣ ꯃꯈꯥꯇꯅ ꯑꯇꯣꯞꯄ ꯊꯦꯡꯅꯗꯤ ꯁꯥꯅꯍꯟꯗ꯭ꯔꯦ ꯑꯗꯨꯃꯥꯏꯅ ꯂꯩ ꯑꯥ ꯑꯗꯨꯒꯤꯗꯤ ꯑꯌꯥꯝꯕꯅ ꯂꯣꯏꯅ ꯍꯥꯡꯉꯦ ꯅꯪꯒꯤ ꯍꯥꯏꯗꯤ ꯊꯕꯛ ꯍꯥꯡꯕ ꯃꯇꯝꯗ ꯑꯗꯨꯝ ꯌꯥꯅꯤ ꯄꯨꯡ ꯀꯌꯥꯃꯨꯛꯇ ꯑꯗꯨꯝ ꯁꯥꯟꯅꯕ ꯊꯕꯛ ꯍꯥꯡꯕ ꯂꯩꯕ ꯑꯣꯏꯗꯤ ꯑꯗꯨꯝ ꯌꯥꯅꯤ ꯑꯗꯨꯒꯤꯗꯤ ꯑꯣ ꯅꯪꯒꯤꯁꯦ ꯀꯣꯔꯁ ꯌꯧꯔꯒ ꯁꯥꯟꯅꯕ ꯑꯣꯏꯗꯣꯏꯅꯤꯅꯦ ꯑꯣ ꯑꯗꯣ ꯀꯣꯔꯁ ꯀꯣꯔꯁ ꯀꯤꯗꯤ ꯇꯣꯉꯥꯟꯕ ꯑꯦꯃꯥꯎꯟ ꯑꯗꯨꯝ ꯂꯥꯛꯀꯅꯤꯀꯣ ꯀꯣꯔꯁꯀꯤ ꯇ꯭ꯌꯨꯁꯟ ꯐꯤ ꯑꯗꯨꯝ ꯂꯧꯔꯛꯀꯅꯤꯀꯣ ꯀꯣꯔꯁꯀꯤꯁꯦ ꯊꯥꯒꯤ ꯑꯗꯨꯝ ꯂꯨꯄꯥ ꯂꯤꯁꯤꯡ ꯑꯃ ꯑꯗꯨꯝ ꯂꯧꯔꯛꯀꯅꯤ ꯑꯗꯨꯒ ꯅꯪꯅ ꯉꯁꯥꯏꯒꯤ ꯇ꯭ꯌꯨꯁꯟ ꯍꯥꯏꯗꯤ ꯇ꯭ꯌꯨꯁꯟ ꯐꯤ ꯍꯥꯏꯗꯤ ꯑꯩꯈꯣꯏꯒꯤ ꯖꯤꯝꯒꯤ ꯑꯣꯏꯅ ꯂꯨꯄꯥ ꯊꯥꯒꯤ ꯆꯥꯇ꯭ꯔꯦꯠꯇꯣ ꯂꯨꯄꯥ ꯂꯤꯁꯤꯡ ꯑꯃꯒ ꯆꯥꯇ꯭ꯔꯦꯠ ꯃꯨꯛꯀꯤ ꯆꯥꯡ ꯂꯥꯛꯀꯅꯤ ꯑꯗꯨꯃꯥꯏꯅ ꯂꯩ ꯑꯗꯨꯒ ꯍꯣꯏ ꯈꯨꯗꯣꯡ ꯆꯕꯕꯨꯗꯤ ꯃꯌꯥꯝ ꯂꯩꯔꯦꯀꯣ ꯑꯗꯨꯝ ꯍꯥꯏꯗꯤ ꯑꯈꯣꯏꯒꯤ ꯗꯥꯏꯠꯀꯤ ꯃꯑꯣꯡ ꯗꯥꯏꯠꯀꯤ ꯂꯩꯕ ꯈꯣꯠꯄꯗꯨꯁꯨ ꯑꯗꯨꯝ ꯑꯈꯣꯏꯒꯤ ꯗꯤ ꯖꯦꯒꯤꯗꯒꯤ ꯑꯗꯨꯝ ꯂꯧꯕ ꯌꯥꯔꯅꯤ ꯑꯗꯨꯝ ꯗꯤ ꯖꯦꯒꯤꯁꯤꯗ ꯖꯤꯝꯁꯤꯗ ꯁꯥꯟꯅꯕ ꯑꯣꯏꯔꯒꯗꯤ ꯅꯣꯏꯒꯤ ꯑꯣꯐꯔ ꯃꯌꯥꯝ ꯂꯩꯒꯅꯤꯀꯣ ꯁꯨꯃꯥꯏꯅ ꯂꯩ ꯑꯣ ꯍꯥꯟꯅ ꯃꯃꯥꯡꯗ ꯑꯝꯇ ꯁꯥꯟꯅꯗ꯭ꯔꯤꯕ ꯑꯣꯏꯗꯣꯏꯔ

ꯑꯗꯨꯗꯤ ꯗꯥꯏꯠꯀꯤ ꯑꯩꯈꯣꯏꯒꯤ ꯗꯥꯏꯠꯀꯤ ꯅꯣꯂꯦꯖ ꯑꯝꯇ ꯂꯩꯇꯕ ꯑꯣꯏꯗꯣꯏꯅꯦꯕꯀꯣ ꯑꯗꯨꯅ ꯑꯗꯨꯗꯤ ꯑꯈꯣꯏ ꯏꯁꯥ ꯈꯤꯇꯪ ꯁꯣꯟꯕ ꯑꯣꯏꯔꯒꯗꯤ ꯉꯁꯥꯏꯒꯤ ꯍꯥꯏꯗꯤ ꯏꯁꯥꯁꯦ ꯕꯣꯗꯤ ꯕꯤꯜꯗꯔ ꯔꯣꯝꯗ ꯆꯥꯉꯛꯄꯒꯤ ꯁꯥꯟꯅꯕ ꯑꯣꯏꯔꯒꯗꯤ ꯑꯍꯥꯟꯕꯗ ꯈꯤꯇꯪ ꯕꯥꯜꯛ ꯑꯣꯏꯅ ꯆꯥꯅꯕꯀꯣ ꯒꯦꯟꯅꯔꯒꯨꯝꯕ ꯑꯃ ꯍꯥꯟꯅ ꯆꯥꯔꯒ ꯆꯥꯔꯒ ꯁꯥꯟꯅꯕꯅ ꯍꯦꯟꯅ ꯈꯤꯇꯪ ꯐꯥꯅꯤꯅ ꯂꯧꯋꯤꯀꯣ ꯑꯗꯣ ꯑꯦꯛꯁꯔꯁꯥꯏꯁꯁꯨ ꯗꯔꯀꯥꯥꯥꯥꯥꯥꯥꯥꯥꯥꯔ ꯌꯥꯝꯅ ꯑꯣꯏ ꯑꯗꯨꯒ ꯃꯔꯨ ꯑꯣꯏꯅ ꯑꯈꯣꯏꯒꯤ ꯗꯥꯏꯠꯁꯦ ꯃꯔꯨ ꯌꯥꯝ ꯑꯣꯏꯌꯦꯕꯀꯣ ꯑꯈꯣꯏꯅ ꯖꯤꯝ ꯁꯥꯟꯅꯕ ꯃꯇꯝꯁꯤꯗꯀꯣ ꯑꯗꯨꯅ ꯗꯥꯌꯏꯠꯁꯦ ꯐꯖꯅ ꯃꯦꯟꯇꯦꯟ ꯇꯧꯗ꯭ꯔꯒꯗꯤ ꯌꯥꯔꯣꯏꯀꯣ ꯁꯥꯟꯅꯔꯒꯗꯤ ꯄꯨꯡꯁꯦ ꯃꯤ ꯑꯃꯅ ꯑꯗꯨꯝ ꯍꯥꯏꯗꯤ ꯄꯨꯡ ꯍꯥꯏꯕ ꯅꯠꯇ꯭ꯔꯣ ꯑꯣ ꯄꯨꯡ ꯃꯉꯥꯗꯒꯤ ꯁꯥꯟꯅꯔꯒ ꯄꯨꯡ ꯇꯔꯨꯛꯇ ꯂꯣꯏ ꯄꯨꯡ ꯇꯔꯨꯛꯇ ꯂꯣꯟꯒꯗꯕꯅꯦ ꯑꯗꯣ ꯄꯨꯡ ꯇꯔꯨꯛ ꯐꯥꯎꯗꯤ ꯁꯥꯟꯅꯕ ꯌꯥꯒꯅꯤ ꯑꯇꯣꯞꯄ ꯍꯥꯏꯗꯤ ꯌꯥꯝ ꯊꯦꯡꯅ ꯁꯥꯟꯅꯕꯁꯨ ꯌꯥꯔꯣꯏꯕꯀꯣ ꯍꯧꯖꯤꯛꯇꯤ ꯑꯗꯨꯅ ꯅꯪ ꯄꯨꯡ ꯈꯤꯇꯪ ꯀꯨꯏꯅ ꯁꯥꯟꯅꯅꯤꯡꯕ ꯑꯣꯏꯔꯒꯅ ꯄꯨꯡ ꯃꯔꯤ ꯑꯗꯨꯋꯥꯏꯗꯒꯤ ꯑꯗꯨꯝ ꯂꯥꯛꯑꯣ ꯑꯗꯨꯒ ꯑꯗꯨꯝ ꯁꯥꯟꯅꯕ ꯍꯧꯔꯣ ꯍꯥꯏꯗꯤ ꯍꯌꯦꯡ ꯈꯤꯇꯪ ꯈꯔꯒ ꯍꯩꯔꯛꯄ ꯑꯣꯏꯗꯤ ꯀꯣꯔꯁ ꯌꯧꯗꯅ ꯁꯥꯟꯅꯕ ꯑꯣꯏꯁꯨ ꯌꯥꯏꯗꯅ ꯀꯣ ꯍꯧꯖꯤꯛꯇꯤ ꯀꯣꯔꯁ ꯌꯥꯎ ꯌꯥꯎ ꯌꯥꯎꯗꯣꯏꯅꯤꯅ ꯑꯗꯨꯝ ꯄꯨꯡ ꯃꯔꯤ ꯑꯗꯨꯋꯥꯏꯗꯒꯤ ꯂꯥꯛꯀꯣ ꯑꯗꯨꯒ ꯑꯗꯨꯝ ꯃꯌꯥꯝ ꯃꯌꯥꯝꯁꯨ ꯑꯗꯨꯝ ꯍꯧꯖꯤꯛꯀꯤ ꯕꯦꯠꯁꯁꯤꯗ ꯑꯩ ꯑꯗꯨꯝ ꯂꯩꯌꯦꯕꯀꯣ ꯑꯗꯨꯗꯨꯅ ꯑꯗꯨꯝ ꯂꯥꯛꯑꯣ ꯇꯧꯃꯤꯟꯅꯁꯦ ꯑꯗꯨꯝ ꯌꯥꯅꯤ ꯑꯣ ꯑꯗꯨꯝ ꯂꯥꯛꯑꯣ ꯂꯥꯛꯑꯣ ꯌꯥꯅꯤ ꯌꯥꯅꯤ ꯑꯗꯨꯝ ꯑꯩ ꯍꯌꯦꯡ ꯍꯌꯦꯡ ꯑꯗꯨꯝ ꯁꯥꯟꯅꯔꯁꯨ ꯌꯥꯅꯤꯗ ꯑꯗꯨꯒꯤꯗꯤ ꯑꯗꯨꯝ ꯌꯥꯅꯤ